ꯁꯩꯁꯛꯄ ꯃꯤꯑꯣꯏ ꯑꯃ ꯑꯩꯅ ꯂꯥꯏꯞꯇ ꯇꯥꯈꯤꯕ ꯊꯦꯡꯅꯖꯩ ꯍꯥꯏꯔꯤꯕ ꯃꯤꯑꯣꯏ ꯑꯗꯨ ꯃꯟꯗꯥꯀꯤꯅꯤ ꯀꯧꯏ ꯑꯗꯣ ꯃꯍꯥꯛ ꯑꯁꯤ ꯌꯥꯝꯅ ꯑꯁꯨꯛꯀꯤ ꯃꯇꯤꯛ ꯈꯣꯟꯖꯦꯜꯁꯤ ꯐꯖꯕ ꯍꯥꯏꯕ ꯇꯥꯔꯦ ꯑꯗꯨꯅ ꯃꯍꯥꯛ ꯑꯁꯤ ꯑꯩꯈꯣꯏꯅ ꯂꯇꯥ ꯃꯪꯒꯦꯁꯀꯔꯒꯐꯥꯎꯕ ꯑꯗꯨꯃꯥꯏꯅ ꯆꯥꯡꯗꯝꯅꯩ ꯍꯥꯏꯕ ꯇꯥꯔꯦ ꯍꯥꯏꯔꯤꯕ ꯃꯟꯗꯥꯀꯤꯅꯤ ꯍꯥꯏꯔꯤꯕꯤ ꯅꯨꯄꯤ ꯃꯆꯥ ꯑꯁꯤ ꯀꯣ ꯑꯗꯨꯒ ꯃꯥꯅ ꯑꯩꯈꯣꯏꯅ ꯁꯨꯝ ꯆꯨꯝꯅꯒꯤ ꯔꯦꯀꯣꯔꯗꯤꯡ ꯑꯃ ꯑꯃꯗ ꯇꯥꯕꯗꯨꯒ ꯂꯥꯏꯞꯇ ꯇꯥꯕꯁꯤꯒ ꯈꯦꯅꯕ ꯍꯥꯏꯔꯒꯗꯤ ꯂꯥꯏꯞꯇ ꯇꯥꯕꯁꯤꯅ ꯑꯁꯨꯛꯀꯤ ꯃꯇꯤꯛ ꯏꯁꯥꯁꯦ ꯍꯥꯏꯅꯤꯉꯥꯏ ꯂꯩꯇꯅ ꯑꯗꯨꯛ ꯅꯨꯡꯉꯥꯏꯕ ꯄꯥꯝꯖꯕ ꯍꯥꯏꯕ ꯇꯥꯔꯦ ꯑꯗꯨꯅ ꯂꯥꯏꯞꯇ ꯇꯥꯕꯗꯨꯗꯤ ꯃꯁꯛꯇꯣ ꯗꯥꯏꯔꯦꯛ ꯗꯥꯏꯔꯦꯛ ꯎꯅꯔꯦ ꯑꯗꯨꯒꯤꯁꯨ ꯃꯊꯛꯇꯥ ꯃꯥꯅ ꯏꯁꯇꯦꯁꯇꯒ ꯀꯥꯈꯠꯂꯒ ꯑꯗꯨꯃꯥꯏꯅꯒ ꯁꯛꯂꯛꯄꯗꯨꯗꯤ ꯑꯩꯈꯣꯏ ꯄꯨꯝꯅꯃꯛꯁꯦ ꯑꯁꯨꯛꯀꯤ ꯃꯇꯤꯛ ꯍꯔꯥꯎꯗꯅ ꯃꯊꯨꯝ ꯃꯔꯥꯡ ꯍꯧꯗꯅ ꯑꯩꯈꯣꯏ ꯐꯥꯎꯕꯗ ꯗꯥꯟꯁ ꯇꯧꯕ ꯌꯥꯎꯈꯤ ꯍꯥꯏꯕ ꯇꯥꯔꯦ ꯑꯗꯨꯃꯥꯏꯅ ꯈꯪꯍꯧꯗꯅ ꯃꯥꯒꯤ ꯈꯣꯟꯖꯦꯜꯗꯨꯅ ꯊꯣꯛꯂꯛꯑꯒ ꯑꯗꯨꯃꯥꯏꯅ ꯁꯛꯈꯤꯕꯗꯨꯗꯩꯗꯨꯗ ꯑꯗꯨꯅ ꯂꯥꯏꯞꯇ ꯇꯥꯕꯁꯤꯅ ꯍꯦꯟꯅ ꯏꯁꯥꯗ ꯑꯦꯟꯖꯣꯏꯃꯦꯟ ꯄꯤꯕ ꯉꯝꯕ ꯑꯗꯨꯒꯨꯝꯕ ꯃꯈꯜꯒꯤ ꯑꯣꯏꯈꯤ ꯑꯗꯨꯒ ꯃꯥꯒꯤ ꯏꯁꯩꯗꯨꯁꯨ ꯑꯩꯈꯣꯏꯅ ꯑꯗꯨꯛꯀꯤ ꯃꯇꯤꯛ ꯄꯥꯝꯕ ꯑꯗꯩ ꯈꯣꯟꯖꯦꯜꯗꯨꯁꯨ ꯌꯥꯝꯅ ꯅꯨꯡꯁꯤꯕ ꯑꯗꯨꯒꯨꯝꯕ ꯈꯣꯟꯖꯦꯜ ꯑꯣꯏꯈꯤ ꯃꯍꯥꯛꯀꯤ ꯃꯃꯤꯡꯅ ꯃꯟꯗꯥꯀꯤꯅꯤ ꯍꯥꯏꯔꯤꯕꯤ ꯅꯨꯄꯤꯃꯆꯥ ꯑꯁꯤꯅꯤ